ꯕꯥꯏꯛ ꯊꯧꯕ ꯍꯥꯏꯕꯁꯤ ꯑꯩ ꯏꯁꯥꯗ ꯌꯥꯝꯅ ꯀꯥꯟꯅꯕ ꯑꯃ ꯐꯪꯕ ꯑꯣꯏꯌꯦ ꯍꯥꯏꯕꯗꯤ ꯕꯥꯏꯛ ꯊꯧꯕ ꯃꯇꯝꯗ ꯑꯩ ꯏꯁꯥꯗ ꯌꯥꯝꯅ ꯀꯟꯁꯦꯟꯇ꯭ꯔꯦꯁꯟꯁꯨ ꯄꯤ ꯑꯗꯨꯒꯤ ꯃꯇꯨꯡꯗ ꯏꯁꯥꯗꯁꯨ ꯌꯥꯝ ꯐꯤꯖꯤꯀꯦꯜꯂꯤ ꯑꯦꯛꯇꯤꯕꯁꯨ ꯑꯣꯏꯍꯜꯂꯤ ꯍꯥꯏꯕꯗꯤ ꯕꯥꯏꯛ ꯊꯧꯕ ꯍꯥꯏꯕꯁꯤꯗꯤ ꯌꯥꯝꯅ ꯑꯔꯥꯏꯕ ꯊꯕꯛ ꯑꯃꯁꯨ ꯅꯠꯇꯦ ꯍꯥꯏꯕꯗꯤ ꯑꯩꯈꯣꯏꯅ ꯕꯥꯏꯀ ꯊꯧꯕꯗ ꯂꯣꯡ ꯔꯥꯏꯗ ꯆꯠꯂꯛꯄ ꯌꯥꯏ ꯁꯣꯔꯠ ꯔꯥꯏꯗ ꯊꯧꯔꯛꯄ ꯌꯥꯏ ꯑꯗꯨꯒꯤ ꯃꯇꯨꯡ ꯏꯟꯅ ꯑꯩꯈꯣꯏ ꯏꯁꯥꯗꯁꯨ ꯃꯣꯏꯅ ꯑꯦꯐꯦꯛ ꯄꯤꯔꯛꯇꯣꯏꯅꯤ ꯕꯥꯏꯛ ꯑꯩꯈꯣꯏꯅ ꯊꯧꯕꯗ ꯍꯥꯏꯕꯗꯤ ꯑꯩꯈꯣꯏꯅ ꯕꯥꯏꯛ ꯑꯦꯕ꯭ꯔꯤꯗꯦ ꯕꯥꯏꯛ ꯊꯧꯔꯒꯗꯤ ꯏꯁꯥꯗ ꯀꯔꯤ ꯄꯤꯔꯛꯀꯗ꯭ꯔꯥ ꯍꯥꯏꯕꯁꯤ ꯑꯗꯨ ꯑꯃꯁꯨ ꯑꯣꯏ ꯍꯥꯏꯕꯗꯤ ꯕꯥꯏꯛ ꯑꯦꯕ꯭ꯔꯤꯗꯦ ꯊꯧꯕꯗ ꯏꯁꯥꯗꯁꯨ ꯌꯥꯝ ꯐꯣꯀꯁ ꯄꯤꯌꯦ ꯌꯥꯝ ꯐꯤꯖꯤꯀꯦꯜꯂꯤ ꯑꯦꯛꯇꯤꯕ ꯑꯗꯨꯁꯨ ꯄꯤꯌꯦ ꯑꯗꯨꯒ ꯕꯥꯏꯛꯀꯤꯡ ꯑꯦꯕ꯭ꯔꯤꯗꯦ ꯕꯥꯏꯛꯀꯤꯡ ꯍꯥꯏꯕꯁꯤꯗꯤ ꯑꯩꯈꯣꯏ ꯋꯥꯈꯟꯗꯁꯨ ꯌꯥꯝ ꯅꯧꯊꯣꯛꯏ ꯋꯥꯈꯟꯗꯁꯨ ꯌꯥꯝ ꯄꯦꯟꯕ ꯑꯃ ꯄꯣꯛꯏ ꯑꯗꯨꯒ ꯑꯩ ꯏꯁꯥꯒꯤ ꯕꯥꯏꯛꯀꯤꯡ ꯊꯧꯕ ꯍꯥꯏꯕꯁꯤ ꯌꯥꯝꯅ ꯑꯐꯕ ꯑꯃ ꯈꯣꯡꯊꯥꯡ ꯑꯃꯅꯤ ꯍꯥꯏꯅ ꯈꯜꯂꯤ ꯍꯥꯏꯕꯗꯤ ꯑꯩꯈꯣꯏꯅ ꯕꯥꯏꯛꯀꯤꯡ ꯆꯠꯂꯨꯕ ꯃꯇꯝꯁꯦ ꯃꯐꯝ ꯃꯐꯝꯗꯁꯨ ꯑꯗꯨꯝ ꯆꯠꯂꯨꯕꯗ ꯔꯤꯂꯦꯛꯁ ꯇꯧꯕꯁꯨ ꯐꯪꯉꯦ ꯐꯖꯕ ꯃꯐꯝ ꯀꯌꯥꯗꯁꯨ ꯑꯗꯨꯝ ꯔꯦꯂꯦꯛꯁ ꯇꯧꯕ ꯐꯪꯉꯦ ꯑꯗꯨꯒ ꯑꯩꯅ ꯕꯥꯏꯛꯀꯤꯡ ꯆꯠꯄꯗ ꯊꯦꯡꯅꯈꯤꯕ ꯀꯌꯥꯁꯨ ꯌꯥꯎꯕ ꯍꯥꯏꯕꯁꯤꯗꯤ ꯑꯗꯨꯝ ꯑꯣꯏꯔꯛꯀꯅꯤ ꯍꯥꯏꯕꯗꯤ ꯑꯩ ꯕꯥꯏꯛꯀꯤꯡ ꯆꯠꯂꯨꯕꯗ ꯏꯁꯥꯗꯁꯨ ꯌꯥꯝꯅ ꯐꯤꯖꯤꯀꯦꯜꯂꯤ ꯐꯤꯠ ꯑꯣꯏꯌꯦ ꯑꯗꯨꯒ ꯋꯥꯈꯟꯁꯨ ꯌꯥꯝ ꯅꯧꯊꯣꯛꯍꯜꯂꯤ ꯑꯗꯨꯒ ꯕꯥꯏꯛ ꯊꯧꯕ ꯍꯥꯏꯕꯁꯤꯅ ꯑꯩꯈꯣꯏꯗ ꯌꯥꯝ ꯀꯥꯟꯅꯕꯗꯤ ꯄꯤꯔꯛꯏ ꯑꯗꯨꯒ ꯕꯥꯏꯛ ꯍꯥꯏꯕꯁꯤ ꯍꯣꯏ ꯑꯃꯔꯣꯝꯗꯗꯤ ꯍꯣꯏ ꯐꯠꯇꯕꯁꯨ ꯂꯩ ꯍꯥꯏꯕꯗꯤ ꯃꯥꯅ ꯀꯨꯏꯅ ꯊꯧꯔꯛꯑꯀꯥꯟꯗ ꯍꯛꯆꯥꯡꯁꯦ ꯅꯥꯁꯤꯜꯂꯛꯄ ꯑꯗꯨꯒ ꯈ꯭ꯋꯥꯡ ꯈꯨꯠꯁꯨ ꯑꯗꯨꯝ ꯅꯥꯔꯛꯄ ꯌꯥꯏ ꯑꯗꯨꯅ ꯑꯩꯈꯣꯏꯅ ꯕꯥꯏꯛ ꯊꯧꯔꯛꯄꯗ ꯈꯔ ꯈꯔ ꯄꯣꯊꯥꯔꯒ ꯑꯦꯕ꯭ꯔꯤ ꯀꯤꯂꯣꯃꯤꯇꯔ ꯊꯥꯔꯇꯤ ꯐꯣꯔꯇꯤ ꯀꯤꯂꯣꯃꯤꯇꯔ ꯃꯇꯨꯡꯗ ꯑꯗꯨꯝ ꯄꯣꯊꯥ ꯄꯣꯊꯥꯔ ꯑꯗꯨꯝ ꯊꯧꯕꯤꯒꯗꯕꯅꯦ ꯍꯥꯏꯕꯗꯤ ꯀꯨꯏꯅ ꯁꯨꯝ ꯁꯥꯡꯅ ꯊꯧꯔꯗꯤ ꯏꯁꯥꯁꯦ ꯄꯦꯔꯥꯂꯥꯏꯖꯒꯨꯝꯅ ꯑꯗꯨꯝ ꯅꯥꯔꯛꯄ ꯑꯍꯤꯡꯗ ꯇꯨꯝꯕ ꯆꯥꯕ ꯈꯪꯗꯕ ꯑꯗꯨꯃꯥꯏꯅ ꯑꯣꯏꯔꯛꯄꯁꯨ ꯌꯥꯏ ꯑꯗꯨꯅ ꯕꯥꯏꯛ ꯊꯧꯕ ꯍꯥꯏꯕꯁꯦ ꯑꯩ ꯏꯁꯥꯗ ꯌꯥꯝ ꯀꯟꯁꯦꯟꯇ꯭ꯔꯦꯠ ꯑꯃꯁꯨ ꯄꯤꯔꯛꯏ ꯑꯃꯔꯣꯝ ꯁꯥꯏꯠ ꯑꯃꯔꯣꯝꯗ ꯍꯥꯏꯕꯗꯤ ꯕꯥꯏꯛ ꯊꯧꯕꯗ ꯑꯩꯈꯣꯏꯅ ꯆꯠꯄ ꯈꯨꯗꯤꯡꯗ ꯑꯩꯈꯣꯏꯅ ꯗꯥꯏꯔꯦꯛ ꯎꯕꯗ ꯑꯩꯈꯣꯏꯒꯤ ꯃꯤꯠꯇ ꯌꯥꯝ ꯐꯣꯀꯁ ꯑꯃꯁꯨ ꯄꯤꯔꯛꯑꯦ ꯑꯗꯨꯅ ꯕꯥꯏꯛ ꯊꯧꯕꯁꯦ ꯌꯥꯝꯅ ꯀꯥꯟꯅꯕ ꯑꯃꯗꯤ ꯑꯣꯏꯔꯦ ꯑꯗꯨꯒ ꯑꯩꯈꯣꯏ ꯍꯛꯆꯥꯡꯗꯁꯨ ꯌꯥꯝ ꯀꯥꯟꯅꯕ ꯑꯃ ꯄꯤꯔꯦ ꯑꯗꯨꯒ ꯕꯥꯏꯛ ꯊꯧꯕ ꯍꯥꯏꯕꯁꯦ ꯗꯤꯁꯑꯦꯕꯜ ꯀꯥꯡꯕꯨꯅꯗꯤ ꯌꯥꯔꯤꯃꯈꯩꯗꯤ ꯊꯧꯗꯕꯤꯗ ꯍꯛꯆꯥꯡ ꯐꯤꯠ ꯑꯣꯏꯕ ꯃꯤꯁꯤꯡꯅ ꯊꯧꯕꯤꯅꯕ ꯍꯥꯏꯖꯔꯤ ꯍꯥꯏꯕꯗꯤ ꯕꯥꯏꯛ ꯊꯧꯕ ꯍꯥꯏꯁꯤꯗꯤ ꯌꯥꯝ ꯑꯔꯥꯏꯕ ꯊꯕꯛꯄꯨꯗꯤ ꯑꯣꯏꯗꯕꯅꯤꯅ ꯍꯥꯏꯗꯤ ꯕꯥꯏꯛ ꯊꯧꯕꯁꯤꯗꯤ ꯑꯩꯈꯣꯏ ꯈꯨꯠ ꯈꯣꯡ ꯌꯥꯝ ꯐꯖꯅ ꯑꯦꯛꯇꯤꯕ ꯑꯣꯏꯕ ꯃꯤꯅ ꯊꯧꯒꯗꯕꯅꯤ ꯑꯗꯨꯅ ꯕꯥꯏꯛ ꯊꯧꯕꯒꯤ ꯑꯦꯛꯇꯤꯕꯤꯇꯤ ꯍꯥꯏꯕꯁꯤꯗꯤ ꯑꯩꯈꯣꯏ ꯏꯁꯥꯗ ꯌꯥꯝ ꯄꯤꯈ꯭ꯔꯦ ꯃꯥꯟꯅ ꯐꯤꯖꯤꯀꯦꯜꯂꯤ ꯐꯤꯠ ꯑꯗꯨꯒ ꯑꯩꯈꯣꯏ ꯋꯥꯈꯟꯁꯦ ꯃꯥꯏꯟ ꯐ꯭ꯔꯦꯁ ꯑꯣꯏꯍꯜꯂꯦ ꯑꯗꯨꯒ ꯑꯩꯈꯣꯏꯒꯤ ꯃꯥꯏꯟꯗ ꯌꯥꯝ ꯋꯥꯈꯟ ꯌꯥꯝ ꯐꯖꯅ ꯋꯥꯈꯟꯁꯨ ꯈꯟꯍꯜꯂꯦ ꯕꯥꯏꯛ ꯊꯧꯕ ꯃꯇꯝꯗ ꯑꯗꯨꯅ ꯑꯦꯕ꯭ꯔꯤ ꯏꯆ ꯑꯦꯟ ꯋꯥꯟ ꯑꯣꯐ ꯑꯖ ꯑꯩꯈꯣꯏ ꯕꯥꯏꯛ ꯊꯧꯕ ꯍꯥꯏꯁꯦ ꯑꯗꯨꯝ ꯌꯥꯔꯤꯃꯈꯩ ꯆꯦꯛꯁꯤꯟꯅ ꯐꯖꯅ ꯊꯧꯕꯤꯎ